ꯍꯂꯣ ꯍꯥꯎ

ꯑꯣꯍꯣ ꯑꯗꯨ ꯍꯣꯔꯦꯟꯗꯨ ꯑꯗꯨ ꯗ꯭ꯔꯦꯁꯇꯨ ꯀꯩ ꯑꯣꯏꯅ ꯀꯩ ꯃꯆꯨ ꯁꯦꯠꯁꯤꯒꯦ ꯐꯅꯦꯛꯇꯨ ꯑꯩꯁꯨ ꯅꯪꯉꯣꯟꯗ ꯇꯧꯒꯦ ꯈꯜꯂꯝꯃꯤꯅꯤꯅꯦ ꯎꯝ ꯑꯗꯨ ꯅꯪ ꯐꯦꯁꯦꯜ ꯂꯥꯡ ꯇꯧꯔꯨꯔꯕꯣ ꯃꯥꯏ

ꯑꯩꯒꯤꯁꯨ ꯇꯧꯔꯨꯗꯔꯤꯌꯦ ꯄꯤꯁꯨꯝꯒ ꯑꯃꯕꯧ ꯐꯣꯏꯔꯨꯗꯔꯤꯗ

ꯏꯃꯥ ꯑꯗꯨꯗꯤ ꯌꯥꯎꯁꯦ ꯐꯨꯔꯤꯠꯀꯥꯁꯨ ꯑꯃꯐꯧ ꯀꯩꯅꯣ ꯇꯧꯗꯔꯤꯌꯦ

ꯍꯣꯏ ꯑꯗꯨꯏꯅꯦ ꯑꯗꯨ ꯁꯦꯟ ꯈꯥꯏ ꯆꯠꯂꯨꯁꯦ

ꯎꯝ ꯎꯝ ꯑꯩ ꯌꯦꯂꯣ ꯑꯣꯏꯅ ꯁꯦꯠꯁꯤꯔꯥ ꯈꯜꯂꯤꯅꯤꯅꯦ ꯌꯦꯂꯣ ꯑꯣꯏꯅ ꯁꯦꯠꯂꯁꯦ ꯎꯝ ꯍꯣꯏ ꯑꯗꯣ ꯃꯣꯏ ꯑꯇꯩꯗꯁꯨ ꯍꯥꯏꯈ꯭ꯔꯁꯦ ꯑꯗꯨꯗꯤ ꯑꯗꯣ ꯅꯨꯡꯉꯥꯟ ꯎꯝ ꯎꯝ ꯍꯣꯏ ꯑꯗꯨ ꯄꯤꯁꯀꯥꯔꯤ ꯅꯨꯃꯤꯠꯇꯣ ꯅꯠꯇ꯭ꯔꯣ ꯖꯨꯅꯤꯌꯥꯔꯒꯤ ꯂꯩ ꯍꯥꯏꯗꯣ ꯍꯣꯏ ꯍꯣꯏ ꯍꯌꯦꯡ ꯑꯣꯏꯗꯣꯔꯤꯕ ꯑꯗꯨꯗꯤ ꯃꯔꯤꯅꯤ ꯆꯟꯕ ꯅꯨꯃꯤꯠꯇꯨ ꯑꯗꯨꯗ ꯁꯤꯜꯂꯁꯤ ꯊꯥꯕꯜꯗꯨꯅ ꯑꯗꯣ ꯑꯗꯨꯝ ꯍꯌꯦꯡ ꯍꯌꯦꯡ ꯅꯨꯡꯊꯤꯜ ꯐꯔꯛꯀꯤꯗꯣ ꯆꯥꯛꯆꯥ ꯇꯣꯛꯄꯒꯤ ꯑꯗꯨꯗ ꯆꯠꯂꯒ ꯑꯗꯨꯝ ꯇꯨꯍꯜꯂꯨꯔꯁꯤ ꯐꯨꯔꯤꯠꯇꯨꯁꯨ

ꯍꯣꯏ ꯌꯥꯏꯌꯦ ꯎꯝ ꯑꯗꯨꯝ ꯍꯧꯖꯤꯛꯇꯤ ꯂꯣꯏꯅ ꯆꯞ ꯆꯞ ꯃꯥꯟꯅꯅ ꯁꯦꯠꯅꯔꯗꯨꯅꯤ ꯑꯗꯨꯅ ꯍꯦꯟꯅ ꯐꯖꯗ꯭ꯔꯣ ꯃꯤꯅ ꯌꯦꯡꯉꯛꯀꯥꯟꯗ ꯍꯣꯏꯍꯣꯏ ꯌꯥꯏ ꯉꯁꯤ ꯌꯦꯂꯣ ꯁꯦꯠꯂꯁꯦ

ꯎꯝ ꯍꯣꯏ ꯉꯟꯅ ꯊꯣꯛ ꯂꯣꯏꯁꯤꯟꯁꯤ ꯉꯟꯅ ꯈꯥꯏꯔꯨꯔꯒ ꯎꯝ ꯍꯣꯏꯍꯣꯏ ꯌꯥꯏ ꯇꯧꯗꯦ ꯁꯨꯝ ꯐꯝꯃꯝꯃꯤꯅꯦ ꯍꯣꯏ ꯍꯣꯏ ꯑꯥ ꯑꯥ